ꯑꯩꯅ ꯑꯩꯒꯤ ꯏꯃꯥꯟꯅꯕꯁꯤꯡ ꯄꯨꯜꯂꯞ ꯋꯥꯔꯤ ꯁꯥꯟꯅꯕꯒꯤꯗꯃꯛ ꯐꯣꯜꯒꯤ ꯃꯇꯦꯡꯅ ꯕꯤꯗꯤꯑꯣ ꯀꯣꯜꯗ ꯀꯟꯐꯔꯦꯟ ꯀꯣꯜ ꯍꯥꯏꯕ ꯑꯗꯨ ꯁꯤꯖꯤꯟꯅꯔꯒ ꯋꯥꯔꯤ ꯁꯥꯏ ꯑꯃꯁꯨꯡ ꯃꯈꯣꯏ ꯃꯍꯣꯏꯒꯤ ꯃꯁꯥꯒꯤ ꯑꯄꯥꯝꯕ ꯀꯝꯃꯦꯟꯁꯤꯡ ꯑꯗꯨ ꯂꯧꯅꯕꯒꯤꯗꯃꯛ ꯋꯥꯆꯞꯀꯤ ꯊ꯭ꯔꯨꯗ ꯀꯣꯏꯁꯜ ꯍꯪꯕꯒꯤ ꯆꯠꯅꯕꯤ ꯑꯃꯁꯨ ꯑꯩ ꯍꯩꯅꯩ